ꯍꯜꯂꯣ ꯑꯥ ꯍꯥꯏꯕꯤꯔꯛꯑꯣ ꯍꯥꯏꯕꯤꯔꯛꯑꯣ ꯀꯔꯤ ꯍꯥꯏꯒꯦ ꯀꯔꯤ ꯂꯩꯔꯒꯦ ꯑꯗꯨꯝ ꯀꯔꯤꯁꯨ ꯀꯥꯏꯕꯗꯤ ꯂꯩꯇꯦ ꯑꯗꯣ ꯃꯥꯅ ꯅꯨꯡꯉꯥꯏꯇꯕꯗꯣ ꯃꯥꯒꯤ ꯃꯁꯥ ꯉꯝꯗꯕꯗꯣ ꯑꯗꯨꯒꯤ ꯆꯦ ꯑꯃ ꯄꯨꯔꯒ ꯍꯌꯦꯡ ꯅꯠꯇ꯭ꯔꯒꯅ ꯉꯁꯤ ꯑꯣꯏꯔꯒꯁꯨ ꯄꯦꯔꯦꯟꯁ ꯑꯃ ꯂꯥꯛꯄꯤꯔꯒꯗꯤ ꯌꯥꯝ ꯅꯨꯡꯉꯥꯏꯖꯒꯅꯤ ꯑꯣ ꯑꯗꯨ ꯃꯥꯒꯤ ꯑꯅꯥꯕ ꯃꯦꯗꯦꯀꯦꯜ ꯍꯤꯁꯇ꯭ꯔꯤꯗꯣ ꯑꯗꯨ ꯄꯨꯔꯒ ꯂꯥꯛꯄꯤꯕ ꯌꯥꯒꯗ꯭ꯔꯣ ꯑꯥ ꯍꯣꯏ ꯍꯣꯏ ꯌꯥꯅꯤ ꯌꯥꯅꯤ ꯑꯗꯨꯗꯤ ꯑꯩ ꯑꯁꯣꯝꯗ ꯍꯥꯏꯅꯔꯒꯦ ꯑꯗꯨꯒ ꯃꯥꯒꯤ ꯍꯧꯖꯤꯛꯀꯤ ꯔꯤꯄꯣꯠꯇꯣ ꯄꯨꯔꯒ ꯍꯌꯦꯡꯒꯨꯝꯕ ꯑꯗꯨꯝ ꯂꯥꯛꯄꯤꯔꯣ